ꯑꯩꯅ ꯄꯦꯖꯁꯤꯡꯗꯤ ꯑꯌꯥꯝꯕꯅꯗꯤ ꯄꯤꯖꯗ꯭ꯔꯤ ꯑꯗꯨꯒ ꯆꯦꯟꯅꯦꯜꯁꯤꯡ ꯑꯩꯅ ꯁꯞꯁꯀ꯭ꯔꯥꯏꯞ ꯇꯧꯕ ꯍꯥꯏꯔꯒꯗꯤ ꯃꯦꯔꯤꯜꯒꯤ ꯁꯞꯁꯀ꯭ꯔꯥꯏꯞ ꯇꯧꯖꯩ ꯑꯗꯨꯒ ꯗꯥꯏꯃꯟ ꯔꯦꯗꯤꯑꯣ ꯁꯞꯁꯀ꯭ꯔꯥꯏꯞ ꯇꯧꯖꯩ ꯑꯁꯤ ꯁꯤꯗꯪ ꯑꯌꯥꯝꯕꯅꯁꯨ ꯎꯅꯁꯤ ꯁꯤ ꯈꯛꯇꯪ ꯁꯞꯁꯀ꯭ꯔꯥꯏꯞ ꯇꯧꯖꯩ ꯑꯩ ꯑꯗꯨꯒ ꯑꯩꯅ ꯁꯞꯁꯀ꯭ꯔꯥꯏꯞ ꯇꯧꯖꯔꯤꯕ ꯑꯁꯤ ꯃꯇꯝ ꯃꯇꯝꯒꯤ ꯑꯞꯗꯦꯠ ꯑꯣꯏꯕ ꯅꯣꯇꯤꯐꯤꯀꯦꯁꯟ ꯈꯨꯗꯛꯇ ꯌꯦꯡꯕ ꯐꯪꯅꯕꯒꯤꯗꯃꯛ ꯑꯩ ꯁꯞꯁꯀ꯭ꯔꯥꯏꯞ ꯇꯧꯗꯨꯅ ꯊꯝꯖꯕꯅꯤ